ꯍꯜꯂꯣ ꯃꯥꯅꯦ ꯑꯧ ꯍꯪꯕꯤꯌꯨ ꯍꯧꯖꯤꯛꯀꯥꯟꯁꯦ ꯁꯤ ꯍꯥꯏꯅꯦꯛꯀꯨꯝꯕ ꯑꯗꯨꯝ ꯖꯦꯀꯦꯠꯒꯨꯝꯕꯁꯨ ꯀꯥꯔꯗꯤꯒꯦꯟꯒꯨꯝꯕꯁꯨ ꯌꯥꯝ ꯂꯥꯛꯄꯅꯦ ꯑꯣꯕꯔ ꯀꯣꯠꯒꯨꯝꯕ ꯑꯣ ꯍꯣꯏ ꯍꯣꯏ ꯑꯗꯨꯒꯨꯝꯕꯁꯨ ꯌꯥꯝ ꯂꯥꯛꯄꯅꯦ ꯂꯣꯡꯄꯦꯟꯗꯨꯗꯤ ꯃꯅꯨꯡꯗ ꯑꯗꯨ ꯋꯨꯂꯟꯒꯤꯀꯣ ꯃꯄꯥꯟꯗꯗꯤ ꯑꯗꯨꯝ ꯄ꯭ꯂꯦꯟ ꯑꯣꯏꯕꯀꯣ ꯑꯗꯨꯗꯤ ꯈꯔ ꯇꯥꯡꯕꯅꯤꯅ ꯋꯥꯟ ꯊꯥꯎꯖꯟ ꯐꯥꯏꯚ ꯍꯟꯗ꯭ꯔꯦꯗꯒꯨꯝꯕꯒꯤ ꯔꯦꯟꯖꯇꯗꯤ ꯂꯩꯕꯅꯦ ꯂꯦꯗꯔ ꯖꯦꯀꯦꯠꯇꯨꯗꯤ ꯑꯗꯨꯗꯤ ꯑꯗꯨꯝ ꯑꯩꯈꯣꯏꯅ ꯇ꯭ꯔꯥꯏ ꯇꯧꯒꯦ ꯍꯥꯏꯅ ꯄꯤꯁ ꯑꯃ ꯑꯅꯤ ꯈꯛꯇ ꯄꯨꯔꯛꯄꯅꯦ ꯑꯗꯨꯗꯤ ꯍꯣꯏ ꯑꯗꯨꯁꯨ ꯄꯤꯁ ꯑꯃ ꯑꯅꯤꯒꯨꯝꯕꯗꯤ ꯂꯩꯔꯝꯅꯤ

ꯑꯥ ꯍꯣꯏ ꯌꯥꯏ ꯌꯥꯏ ꯍꯧꯖꯤꯛ ꯀꯥꯟꯗꯤ ꯑꯗꯨꯝ ꯑꯔꯥꯎꯟ ꯅꯥꯏꯟ ꯇꯦꯟꯒꯨꯝꯕꯗ ꯍꯥꯡꯕꯅꯦ ꯏꯪꯕꯅꯤꯅ ꯑꯗꯨꯝ ꯑꯥ ꯑꯥ ꯍꯥꯏꯅꯦꯛꯀꯤꯗꯨ ꯑꯗꯨꯝ ꯑꯩꯠ ꯈꯟꯗ꯭ꯔꯦꯗ ꯇꯨ ꯋꯥꯟ ꯊꯥꯎꯖꯟꯒꯤ ꯔꯦꯟꯖꯇ ꯑꯗꯨꯝ ꯂꯩꯕꯅꯤ ꯑꯩꯉꯣꯟꯗ

ꯑꯅꯧꯕ ꯍꯥꯏꯅꯦꯛꯀꯨꯝꯕꯁꯨ ꯗꯤꯖꯥꯏꯟꯗꯣ ꯑꯅꯧꯕ ꯌꯥꯝ ꯂꯥꯛꯄꯅꯦꯕ ꯗꯤꯖꯥꯏꯟꯗꯤ ꯑꯗꯨꯝ ꯅꯣꯏꯅ ꯂꯥꯛꯂꯒ ꯑꯗꯨꯝ ꯐꯨꯔꯤꯠꯁꯦ ꯂꯣꯡ ꯁ꯭ꯂꯤꯞꯀꯣ ꯍꯥꯏ ꯅꯦꯛ ꯅꯠꯇꯕꯤꯗꯣ ꯍꯣꯏ ꯑꯗꯨ ꯋꯨꯂꯟꯒꯤ ꯑꯗꯨꯒꯨꯝꯕꯁꯨ ꯌꯥꯝ ꯂꯥꯛꯄꯅꯦ ꯁ꯭ꯋꯦꯇꯔꯒꯨꯝꯕꯒꯤ ꯇꯥꯏꯞꯇꯁꯨ ꯑꯗꯨꯝ ꯂꯥꯛꯄꯅꯦ ꯑꯥ ꯍꯣꯏ ꯍꯣꯏ ꯍꯨꯗꯤꯁꯨ ꯂꯥꯛꯑꯦ ꯂꯥꯛꯑꯦ ꯀꯂꯔꯗꯤ ꯑꯗꯨꯝ ꯑꯦꯅꯤ ꯀꯂꯔ ꯌꯥꯝ ꯂꯥꯛꯄꯅꯤꯗ ꯍꯥ ꯄꯤꯡꯁꯦ ꯈꯔ ꯗꯥꯔ꯭ꯀ ꯄꯤꯡꯒ ꯂꯥꯏꯠ ꯄꯤꯡ ꯂꯥꯛꯄ ꯃꯥꯜꯂꯦ ꯎꯝ ꯍꯣꯏ ꯍꯣꯏ ꯍꯣꯏ ꯁꯥꯏꯖꯇꯤ ꯑꯗꯨꯝ ꯂꯣꯏꯅꯃꯛ ꯂꯩ

ꯑꯥ ꯍꯣꯏ ꯑꯗꯨꯝ ꯅꯈꯣꯏ ꯂꯥꯛꯀꯦ ꯍꯥꯏꯔꯗꯤ ꯑꯗꯨꯝ ꯑꯩꯕꯨ ꯀꯣꯟꯇꯦꯛ ꯇꯧꯋꯣ

ꯑꯥ ꯂꯦꯗꯔ ꯖꯦꯀꯦꯠꯁꯦꯀꯣ ꯑꯥ ꯕ꯭ꯂꯦꯛ ꯌꯦꯜꯂꯣꯗꯨ ꯈꯪꯗꯦꯅꯦ ꯔꯦꯗꯂ ꯌꯦꯜꯂꯣꯔ ꯑꯃ ꯂꯥꯛꯄꯅꯦ ꯑꯗꯨ ꯍꯌꯦꯡ ꯌꯦꯡꯕ ꯇꯥꯔꯦ ꯑꯩꯈꯣꯏꯁꯨ ꯑꯗꯨꯝ ꯑꯅꯧꯕ ꯂꯥꯛꯄꯀꯣ ꯑꯗꯨꯝ ꯑꯩꯈꯣꯏꯁꯨ ꯍꯥꯡꯗ꯭ꯔꯤꯅꯦ ꯍꯧꯖꯤꯛ ꯐꯥꯎ ꯉꯔꯥꯡꯅ ꯂꯥꯛꯄꯀꯣ ꯄꯦꯀꯦꯖꯇꯨ ꯎꯝ ꯍꯣꯏ ꯍꯣꯏ ꯑꯗꯨꯝ ꯅꯪꯅ ꯑꯗꯨꯝ ꯂꯥꯛꯂꯒ ꯇ꯭ꯔꯥꯏ ꯇꯧꯔꯒ ꯌꯦꯡꯕ ꯌꯥꯏꯗ ꯎꯝ ꯍꯣꯏ ꯍꯣꯏ ꯑꯗꯨꯗꯤ